ꯃꯅꯤꯄꯨꯔ ꯑꯁꯤ ꯍꯥꯔꯥꯎ ꯀꯨꯝꯍꯩ ꯌꯥꯝꯃꯟꯕꯒꯤ ꯁ꯭ꯀꯨꯜ ꯀꯣꯂꯦꯖ ꯒꯣꯔꯃꯦꯟ ꯑꯣꯐꯤꯁ ꯑꯗꯨ ꯆꯥꯡ ꯅꯥꯏꯅ ꯀꯥꯕꯁꯨ ꯉꯝꯗ꯭ꯔꯤ ꯑꯗꯨꯁꯤꯡ ꯀꯔꯤꯒꯤꯅꯣ ꯍꯥꯏꯕ ꯃꯇꯝꯗ ꯁ꯭ꯀꯨꯜꯒꯤ ꯀ꯭ꯂꯥꯁ ꯔꯤꯒꯨꯂꯔ ꯑꯣꯏꯅ ꯂꯧꯒꯗꯕꯗꯣ ꯃꯣꯏꯒꯤ ꯐꯦꯁꯇꯤꯕꯦꯜꯁꯤꯡꯅ ꯀꯨꯝꯍꯩ ꯍꯔꯥꯎꯁꯤꯡꯅ ꯌꯥꯝꯃꯟꯕꯒꯤ ꯁ꯭ꯀꯨꯜꯒꯤ ꯍꯣꯂꯤꯗꯦꯁꯤꯡ ꯔꯤꯒꯨꯂꯔ ꯑꯣꯏꯃꯟꯕꯒꯤ ꯁ꯭ꯀꯨꯜꯒꯤ ꯑꯉꯥꯡꯁꯤꯡꯗ ꯁꯦꯂꯦꯕꯁ ꯇꯥꯛꯄ ꯃꯇꯝꯗ ꯂꯣꯏꯁꯤꯟꯕ ꯉꯝꯗ꯭ꯔꯦ ꯑꯗꯨꯒ ꯁ꯭ꯀꯨꯜꯒꯤ ꯁꯦꯂꯦꯕꯁ ꯂꯣꯏꯁꯤꯟꯕ ꯉꯝꯗ꯭ꯔꯕꯅꯤꯅ ꯑꯉꯥꯡꯁꯤꯡꯅ ꯑꯦꯛꯖꯥꯝ ꯊꯥꯕ ꯃꯇꯝꯗ ꯃꯉꯣꯟꯗ ꯅꯣꯂꯦꯖ ꯑꯟꯗ꯭ꯔꯁꯇꯦꯟꯗꯤꯡꯁꯤꯡꯁꯦ ꯀꯌꯥ ꯂꯩꯇꯦ ꯃꯉꯣꯟꯗ ꯑꯗꯨꯒ ꯃꯣꯏꯒꯤ ꯒꯣꯔꯃꯦꯟ ꯑꯣꯐꯤꯁꯁꯤꯡꯅ ꯔꯤꯒꯨꯂꯔ ꯑꯣꯏꯅ ꯆꯠꯇꯕꯅꯤꯅ ꯃꯣꯏꯅ ꯒꯣꯔꯃꯦꯟ ꯑꯣꯐꯤꯁ ꯑꯣꯐꯤꯁꯇ ꯆꯠꯄ ꯃꯇꯝꯗ ꯔꯤꯒꯨꯂꯔ ꯑꯣꯏꯅ ꯆꯠꯇꯕ ꯑꯗꯨꯒꯤ ꯃꯔꯝ ꯑꯣꯏꯅ ꯃꯣꯏꯁꯤꯡꯁꯦ ꯊꯕꯛ ꯇꯧꯕ ꯃꯇꯝꯗ ꯀꯥꯏꯕ ꯑꯁꯣꯏꯕ ꯃꯌꯥꯝ ꯊꯦꯡꯅꯩ ꯑꯗꯨꯒꯤ ꯃꯔꯝ ꯑꯣꯏꯔꯒ ꯑꯩꯈꯣꯏ ꯃꯅꯤꯄꯨꯔꯁꯦ ꯆꯥꯎꯈꯠꯄꯁꯨ ꯉꯝꯗꯦ ꯑꯇꯣꯞꯄ ꯂꯝ ꯂꯝꯗꯁꯨ ꯆꯠꯄ ꯃꯇꯝꯗꯁꯨ ꯑꯋꯥꯕ ꯀꯌꯥ ꯄꯤꯔꯤ ꯑꯗꯨꯁꯤꯡꯗꯨ ꯀꯔꯤ ꯃꯔꯝꯒꯤꯅꯣ ꯍꯥꯏꯕ ꯃꯇꯝꯗ ꯑꯩꯈꯣꯏ ꯃꯅꯤꯄꯨꯔꯒꯤ ꯀꯨꯝꯍꯩ ꯍꯔꯥꯎꯁꯤꯡꯁꯦ ꯌꯥꯝꯃꯟꯕꯒꯤ ꯑꯗꯨꯒꯤ ꯃꯔꯝ ꯑꯣꯏꯕꯒꯤ ꯑꯋꯥꯕꯁꯤꯡꯁꯦ ꯀꯌꯥ ꯄꯤꯔꯤ ꯑꯩꯈꯣꯏ ꯃꯅꯤꯄꯨꯔ ꯑꯉꯥꯡ ꯁꯥꯇ꯭ꯔꯥ ꯁꯥꯇ꯭ꯔꯤꯁꯤꯡꯗ